ꯑꯩꯈꯣꯏꯅ ꯌꯦꯟ ꯉꯥꯅꯨꯒꯤ ꯃꯈꯜꯁꯤꯡ ꯍꯥꯏꯔꯒꯗꯤ ꯑꯩꯈꯣꯏꯅ ꯃꯥꯔꯀꯦꯠꯇ ꯄꯤꯕꯒꯤꯗꯃꯛꯇꯗꯤ ꯕꯣꯏꯂꯔꯒꯨꯝꯕ ꯑꯗꯒꯤ ꯀꯣꯏꯂꯔꯒꯨꯝꯕ ꯑꯗꯨꯒ ꯂꯣꯀꯦꯜ ꯌꯦꯟ ꯑꯅ ꯁꯨꯃꯥꯏꯅ ꯑꯍꯨꯝ ꯊꯣꯛꯅ ꯈꯥꯏꯗꯣꯛꯑꯦ ꯑꯗꯨꯒ ꯃꯔꯨꯝꯒꯤꯗꯃꯛꯇꯗꯤ ꯀꯣꯏꯂꯔꯒꯤ ꯃꯔꯨꯝꯁꯦ ꯁꯨꯃꯥꯏꯅ ꯈꯥꯏꯗꯣꯛꯑꯒ ꯑꯩꯈꯣꯏꯅ ꯃꯥꯔꯀꯦꯠꯇ ꯄꯤꯖꯕꯅꯤ ꯑꯗꯨꯅ ꯃꯣꯏꯒꯤ ꯃꯣꯏꯒꯤ ꯃꯣꯏꯒꯤ ꯀꯣꯏꯂꯔ ꯕꯣꯏꯂꯔ ꯂꯣꯀꯦꯜ ꯍꯥꯏꯅ ꯈꯥꯏꯗꯣꯛꯄꯁꯤꯒꯤ ꯃꯇꯨꯡ ꯏꯟꯅ ꯔꯦꯠꯁꯨ ꯃꯥꯏ ꯃꯥꯏꯒꯤ ꯇꯣꯡꯉꯥꯟꯅ ꯂꯩꯖꯩ ꯑꯗꯨꯒ ꯌꯦꯔꯨꯝꯒꯤꯗꯃꯛꯇꯗꯤ ꯀꯣꯏꯂꯔ ꯑꯣꯏꯅ ꯂꯣꯏꯔꯦ ꯑꯗꯨꯒ ꯃꯥꯔꯀꯦꯠꯇ ꯃꯌꯥꯝꯒꯤ ꯆꯠꯅꯕꯤꯗ ꯃꯌꯥꯝꯒꯤ ꯆꯥꯡꯆꯠꯇ ꯌꯣꯟꯅꯔꯤꯁꯦ ꯕꯣꯏꯂꯔꯅꯦ ꯑꯌꯥꯝꯕꯅ ꯌꯣꯟꯅꯔꯤꯁꯦ ꯑꯁꯨꯃꯥꯏꯅ ꯑꯩꯈꯣꯏꯒꯤ ꯃꯥꯔꯀꯦꯠꯇ ꯊꯥꯗꯣꯛꯆꯩ ꯑꯗꯨꯒ ꯕꯣꯏꯂꯔꯁꯤꯅ ꯌꯣꯟꯕꯒꯤꯗꯃꯛꯇ ꯑꯗꯣ ꯀꯣꯏꯂꯔꯒꯨꯝꯕꯁꯤꯅ ꯃꯔꯨꯝꯒꯤꯗꯃꯛꯇ ꯑꯗꯨꯒ ꯑꯩꯈꯣꯏꯒꯤ ꯌꯨꯝꯗ ꯀꯩꯗ ꯊꯥꯗꯣꯛꯑꯒ ꯂꯣꯀꯦꯜꯒꯤ ꯈꯔ ꯂꯣꯏꯅꯩ ꯑꯁꯤꯒꯨꯝꯕꯁꯤꯅ ꯌꯨꯝꯗ ꯃꯌꯥꯝꯅ ꯍꯤꯗꯥꯛ ꯂꯥꯡꯊꯛ ꯊꯥꯛꯇꯕ ꯌꯨꯝꯗ ꯊꯥꯗꯣꯛꯑꯒ ꯂꯣꯏꯔꯒ ꯆꯥꯅꯤꯡꯕ ꯃꯤꯁꯤꯡꯅ ꯑꯗꯨꯃꯥꯏꯅ ꯇꯧꯔꯒ ꯂꯣꯏꯖꯕꯅꯦ